ꯐꯤꯂꯝ ꯏꯗꯤꯇꯤꯡꯁꯤ ꯑꯩꯈꯣꯏꯅ ꯌꯥꯝ ꯗꯔꯀꯥꯔ ꯇꯥꯏ ꯐꯤꯂꯝ ꯑꯃꯁꯤ ꯑꯩꯈꯣꯏꯅ ꯌꯥꯝ ꯅꯨꯡꯉꯥꯏꯍꯟꯒꯦ ꯐꯖꯍꯟꯒꯦ ꯌꯦꯡꯕꯗ ꯃꯤ ꯈꯩꯁꯤ ꯐꯖꯅ ꯌꯦꯡꯕꯗ ꯅꯨꯡꯉꯥꯏꯍꯟꯒꯦ ꯌꯦꯡꯕꯗ ꯌꯥꯝ ꯑꯦꯟꯒꯦꯁ ꯑꯣꯏꯍꯟꯒꯦ ꯍꯥꯏꯔꯗꯤ ꯏꯗꯤꯇꯤꯡꯁꯤ ꯌꯥꯝ ꯃꯔꯨ ꯑꯣꯏ ꯑꯩꯈꯣꯏ ꯏꯗꯤꯇꯤꯡ ꯇꯧꯗꯕ ꯌꯥꯗꯦ ꯐꯤꯂꯝꯁꯤꯗꯒꯤ ꯑꯩꯈꯣꯏꯅ ꯈꯤꯇꯪ ꯐꯖꯩ ꯍꯥꯏꯕ ꯁꯤꯟ ꯈꯔ ꯑꯩꯈꯣꯏꯅ ꯁꯦꯝꯗꯣꯛ ꯁꯦꯝꯖꯤꯟ ꯈꯤꯇꯪ ꯋꯥꯠꯂꯤ ꯈꯤꯇꯪ ꯐꯖꯕ ꯋꯥꯠꯍꯧꯏ ꯍꯥꯏꯕꯁꯤ ꯀꯛꯊꯠꯄ ꯑꯗꯒꯤ ꯑꯃꯨꯛꯀ ꯍꯦꯟꯅ ꯅꯝꯍꯧꯕ ꯑꯩꯈꯣꯏꯅ ꯑꯦ ꯁꯤ ꯁꯤꯟ ꯑꯃ ꯋꯥꯠꯂꯤ ꯑꯩꯈꯣꯏꯅ ꯀꯩꯅꯣ ꯇꯥꯡꯀꯛ ꯑꯃ ꯅꯝꯅꯤꯡꯉꯤ ꯈꯣꯠꯅꯤꯡꯉꯤ ꯍꯥꯏꯕꯁꯦ ꯑꯩꯈꯣꯏ ꯑꯗꯨꯒꯨꯝꯕꯒꯤ ꯇꯧꯗꯕ ꯌꯥꯗꯦ ꯑꯗꯨꯅ ꯏꯗꯤꯇꯤꯡꯁꯤ ꯌꯥꯝ ꯃꯔꯨ ꯑꯣꯏ ꯑꯗꯨ ꯑꯩꯈꯣꯏꯅ ꯑꯃꯨꯛ ꯔꯤꯕꯤꯖꯟꯁꯤꯁꯨ ꯑꯃꯨꯛ ꯇꯧꯕꯁꯨ ꯗꯔꯀꯥꯔ ꯇꯥꯏ ꯍꯟꯖꯤꯟ ꯖꯟꯖꯤꯟꯅ ꯀꯔꯤꯒꯤꯅꯣ ꯍꯥꯏꯔꯒꯗꯤ ꯑꯩꯈꯣꯏꯁꯦ ꯑꯩꯈꯣꯏꯁꯦ ꯃꯤꯑꯣꯏꯕꯅꯤꯅ ꯑꯩꯈꯣꯏꯁꯤ ꯁꯣꯏꯗꯕꯗꯤ ꯉꯝꯗꯦ ꯑꯩꯈꯣꯏꯅ ꯑꯃꯨꯛꯇꯪ ꯏꯗꯤꯠ ꯇꯧꯔꯕ ꯐꯤꯂꯝ ꯑꯣꯔ ꯑꯦꯅꯤ ꯁꯤꯟ ꯑꯃ ꯑꯣꯏꯔꯁꯨ ꯑꯩꯈꯣꯏꯅ ꯍꯟꯖꯤꯟ ꯍꯟꯖꯤꯟ ꯌꯦꯡꯉ ꯀꯥꯟꯗ ꯑꯩꯈꯣꯏꯅ ꯀꯔꯤ ꯁꯣꯏꯔꯤ ꯍꯥꯏꯕꯁꯦ ꯑꯗꯨꯝ ꯎꯕ ꯐꯪꯕꯅꯦ ꯑꯗꯨꯗꯨꯅ ꯑꯩꯈꯣꯏꯁꯦ ꯑꯗꯨꯝ ꯍꯟꯖꯤꯟ ꯍꯟꯖꯤꯟ ꯇꯧꯗꯕ ꯌꯥꯗꯦ ꯑꯗꯨꯅ ꯍꯧꯖꯤꯛꯀꯤ ꯍꯥꯏꯔꯒꯗꯤ ꯑꯩꯈꯣꯏꯅ ꯂꯩꯔꯤꯕ ꯑꯩꯈꯣꯏꯒꯤ ꯍꯧꯖꯤꯛꯀꯤ ꯐ꯭ꯂꯣꯁꯤꯗ ꯑꯗꯨꯝ ꯆꯠꯄꯗꯤ ꯈꯔꯗꯤ ꯃꯊꯧ ꯇꯥꯏ ꯑꯅꯧꯕ ꯏꯅꯣꯕꯦꯇꯤꯕ ꯑꯥꯏꯗꯤꯌꯥ ꯑꯅꯧꯕ ꯑꯥꯏꯗꯤꯌꯥ ꯈꯔ ꯍꯥꯞꯄꯁꯨ ꯑꯩꯈꯣꯏꯒꯤ ꯂꯩꯔꯝꯂꯤꯕ ꯑꯦꯛꯁꯄꯔꯤꯌꯦꯟꯁ ꯑꯣꯏꯔꯕ ꯈꯔ ꯑꯍꯜ ꯂꯃꯟ ꯀꯨꯏꯅ ꯇꯧꯔꯛꯑꯕ ꯑꯩꯈꯣꯏꯒꯤ ꯁꯤꯒꯤ ꯀꯂꯥꯀꯥꯔꯒꯤ ꯔꯣꯝꯗ ꯀꯔꯤꯗ ꯏꯗꯤꯇꯤꯡꯗ ꯀꯨꯏꯅ ꯆꯍꯤ ꯇꯔꯥ ꯀꯨꯟ ꯇꯧꯔꯛꯂꯕ ꯃꯤ ꯃꯈꯩꯁꯤꯡ ꯈꯤꯇꯪ ꯇꯥꯟꯅꯕꯁꯨ ꯆꯪꯏ ꯑꯁꯤꯒꯤ ꯐ꯭ꯂꯣ ꯑꯁꯤꯁꯨ ꯈꯔ ꯌꯥꯎꯗꯕ ꯌꯥꯗꯦ ꯑꯩꯈꯣꯏ ꯆꯪꯗꯕ ꯌꯥꯗꯦ